ꯀꯨꯝꯃꯩ ꯂꯥꯏꯅꯤꯡꯒꯤ ꯍꯥꯏꯔꯒꯗꯤ ꯑꯩ ꯗꯨꯔꯒꯥ ꯕꯨꯖꯥꯒꯤ ꯂꯥꯏ ꯁꯥꯕꯁꯦ ꯑꯩꯅ ꯁꯥꯕꯃꯛ ꯅꯠꯇ꯭ꯔꯁꯨ ꯑꯩꯈꯣꯏ ꯑꯣꯖꯥ ꯑꯃ ꯂꯩ ꯃꯥꯅ ꯁꯥꯕꯀꯥꯟꯗ ꯁꯔꯨꯛ ꯌꯥꯖꯈꯤꯕꯅꯤ ꯑꯩ ꯑꯣꯖꯥꯗꯣ ꯑꯩꯈꯣꯏ ꯂꯩꯀꯥꯏꯒꯤ ꯍꯥꯏꯗꯤ ꯖꯒꯣꯏ ꯇꯝꯕꯤꯕ ꯑꯣꯖꯥꯅꯦ ꯃꯥꯁꯦ ꯖꯒꯣꯏꯁꯨ ꯑꯗꯨꯝ ꯇꯝꯕꯤ ꯑꯗꯨꯒ ꯂꯥꯏ ꯁꯥꯕꯁꯨ ꯌꯥꯝ ꯍꯩ ꯃꯥꯁꯦ ꯆꯍꯤ ꯈꯨꯗꯤꯡꯒꯤ ꯗꯨꯔꯒꯥ ꯕꯨꯖꯥ ꯂꯥꯛꯄꯀꯥꯟꯗ ꯗꯨꯔꯒꯥꯒꯤ ꯃꯨꯔꯇꯤꯁꯦ ꯑꯗꯨꯝ ꯁꯥꯏ ꯑꯩꯅ ꯈꯤꯇꯪ ꯀꯩꯅꯣ ꯇꯧꯔꯛꯄꯀꯥꯟꯗ ꯆꯍꯤ ꯆꯍꯤ ꯇ꯭ꯔꯥꯉꯥꯃꯨꯛ ꯁꯨꯔꯛꯄꯀꯥꯟꯗ ꯃꯥꯒꯤ ꯃꯅꯥꯛꯇ ꯑꯗꯨꯝ ꯆꯠꯂꯒ ꯗꯨꯔꯒꯥ ꯕꯨꯖꯥ ꯁꯥꯕꯁꯦ ꯆꯍꯤ ꯈꯨꯗꯤꯡꯒꯤ ꯑꯗꯨꯝ ꯌꯥꯎꯋꯦ ꯍꯥꯏꯇꯥꯔꯦ